ꯍꯦꯜꯂꯣ ꯕ꯭ꯔꯣ ꯕ꯭ꯔꯣ ꯀꯤꯡꯁꯟ ꯑꯣꯏꯕꯤꯔꯕꯣ ꯃꯥꯅꯤ ꯃꯥꯅꯤ ꯕ꯭ꯔꯣ ꯕ꯭ꯔꯣꯅꯁꯨ ꯈꯪꯕꯤ ꯂꯩꯔꯝꯃꯦ ꯎꯝ

ꯑꯗꯣ ꯕ꯭ꯔꯣ ꯍꯧꯖꯤꯛꯁꯤꯕꯨ ꯀꯛꯆꯤꯡ ꯀꯥꯛꯆꯤꯡꯒꯤ ꯑꯩꯁꯨ ꯍꯌꯦꯡꯕꯨꯗꯤ ꯂꯥꯛꯑꯅꯦꯕꯀꯣ ꯑꯗꯣ ꯑꯩꯅ ꯍꯌꯦꯡ ꯂꯥꯛꯄꯁꯤꯗ ꯀꯛꯆꯤꯡꯒꯤ ꯑꯣꯏꯅ ꯃꯅꯤꯄꯨꯔꯒꯤ ꯑꯣꯏꯅ ꯀꯛꯆꯤꯡ ꯍꯥꯏꯔꯤꯕ ꯂꯝꯗꯨꯒꯤ ꯕꯣꯔꯥꯁꯤ ꯌꯥꯝ ꯃꯃꯤꯡ ꯂꯩꯅ ꯇꯥꯕꯀꯣ ꯑꯗꯣ ꯁꯨꯝꯕꯁꯤ ꯃꯍꯥꯎ ꯇꯪꯅꯤꯡꯕ ꯑꯗꯣ ꯕ꯭ꯔꯣꯅ ꯑꯗꯨꯝ ꯈꯤꯇꯪ ꯃꯇꯦꯡ ꯇꯧꯕꯤꯕꯗꯣ ꯌꯥꯗꯣꯔꯤꯕ ꯅꯠꯇ꯭ꯔꯣ ꯍꯣꯏ ꯍꯣꯏ ꯍꯥꯏꯕꯤꯌꯨ

ꯃꯥꯅꯤ ꯃꯥꯅꯤ ꯎꯝ ꯑꯗꯨꯗꯁꯨ ꯍꯦꯟꯅ ꯆꯥꯅꯤꯡꯉꯦ ꯃꯔꯨ ꯑꯣꯏꯅ ꯎꯝ ꯍꯨꯝ ꯎꯝ

ꯑꯣ ꯕ꯭ꯔꯣꯅ ꯍꯥꯏꯕ ꯋꯥꯁꯤꯗꯩꯗꯤ ꯑꯩꯁꯨ ꯍꯦꯛ ꯈꯪꯍꯥꯎ ꯍꯥꯎꯗꯧꯕꯩ ꯀꯣꯛ ꯈꯜꯂꯦꯕꯀꯣ ꯑꯗꯨ ꯃꯣꯏꯁꯤꯕꯨ ꯍꯥꯏꯗꯤ ꯃꯤꯅꯁꯨꯝ ꯍꯥꯏꯅꯕꯗꯗꯤ ꯑꯩꯅ ꯍꯥꯏꯐꯦꯠ ꯇꯥꯕꯗ ꯃꯣꯏꯁꯦ ꯌꯥꯝꯒꯨꯝꯕꯅ ꯁꯥꯏ ꯍꯥꯏꯁꯤꯕꯨ ꯀꯔꯝꯕ ꯃꯑꯣꯡꯗ ꯁꯥꯕꯅꯣ ꯁꯤꯕꯨ ꯀꯃꯥꯏꯅ ꯀꯔꯤ

ꯍꯣꯍꯣꯏ ꯍꯣꯍꯣꯏ ꯕ꯭ꯔꯣ ꯑꯗꯣ ꯍꯥꯌꯦꯡꯁꯤ ꯑꯩ ꯑꯌꯨꯛ ꯐꯥꯔꯁ ꯃꯣꯔꯅꯤꯡꯗꯗꯤ ꯑꯩ ꯂꯥꯛꯑꯅꯤ ꯑꯗꯣ ꯕ꯭ꯔꯣꯅ ꯈꯤꯇꯪ ꯍꯦꯜꯞ ꯇꯧꯕꯤꯔꯒ ꯀꯛꯆꯤꯡ ꯕꯣꯔꯥꯗꯣ ꯃꯍꯥꯎ ꯇꯪꯍꯟꯕꯤꯔꯣ ꯑꯗꯨꯝ ꯑꯗꯨꯗꯤ ꯑꯣ ꯍꯣꯏ ꯍꯣꯏ ꯕ꯭ꯔꯣ ꯑꯗꯨꯗꯤ ꯌꯥꯝ ꯅꯨꯡꯉꯥꯏꯖꯔꯦ ꯑꯥ ꯑꯥ ꯍꯣꯏ ꯍꯣꯏ ꯐꯔꯦ ꯐꯔꯦ ꯍꯣꯏ ꯍꯌꯦꯡ ꯎꯝ ꯊꯝꯃꯦ ꯊꯝꯃꯦ